ꯍꯧꯖꯤꯛꯀꯥꯟ ꯃꯇꯝꯗꯤ ꯆꯥꯎꯔꯛꯈ꯭ꯔꯤꯕ ꯑꯣꯏꯕꯗꯨꯅ ꯀꯦꯞ ꯑꯃꯁꯨ ꯑꯣꯇꯣ ꯔꯤꯛꯁꯣ ꯑꯃꯕꯨꯁꯨ ꯕꯨꯛ ꯇꯧꯕꯁꯨ ꯌꯥꯝ ꯂꯥꯏꯕ ꯑꯣꯏ ꯑꯣꯏꯔꯛꯈ꯭ꯔꯦ ꯑꯗꯨꯒꯤ ꯃꯐꯝ ꯃꯐꯝꯗ ꯆꯠꯅꯤꯡꯕꯗꯨ ꯗꯨ ꯑꯗꯨꯝ ꯀꯦꯞ ꯑꯃ ꯀꯧꯔꯒ ꯑꯗꯨꯝ ꯆꯠꯄ ꯌꯥꯔꯦ ꯑꯩꯅ ꯏꯝꯐꯥꯜ ꯋꯦꯁꯗꯒꯤ ꯏꯝꯐꯥꯜ ꯏꯁ ꯆꯠꯅꯤꯡꯉꯥꯏ ꯑꯗꯨꯒꯤ ꯅꯪꯕꯨ ꯀꯣꯜ ꯇꯧꯔꯛꯑꯦ ꯑꯗꯨ ꯅꯪ ꯐ꯭ꯔꯤ ꯑꯣꯏꯔꯗꯤ ꯑꯩꯕꯨ ꯏꯝꯐꯥꯜ ꯋꯦꯁ ꯗꯒꯤ ꯏꯝꯐꯥꯜ ꯏꯁ ꯗ ꯄꯨꯕꯤꯔꯣ ꯅꯣꯏꯒꯤ ꯐꯤꯌꯥꯔꯗꯨ ꯀꯌꯥ ꯑꯣꯏꯔꯒꯦ ꯀꯌꯥ ꯂꯧꯔꯒꯦ ꯉꯥꯏꯈꯣ ꯃꯊꯛꯇ ꯄꯤꯗꯣꯏꯅꯤ ꯑꯗꯨ ꯀꯦꯞꯒ ꯔꯤꯛꯁꯣꯒꯤ ꯐꯤꯌꯥꯔ ꯃꯃꯟꯗꯤ ꯗꯤꯐ꯭ꯔꯦꯟ ꯑꯣꯏꯔꯅꯤꯀꯣ ꯀꯦꯞ ꯂꯩꯔꯗꯤ ꯇ꯭ꯔꯥꯕꯦꯂꯤꯡꯁꯨ ꯌꯥꯝꯅ ꯅꯨꯡꯉꯥꯏꯅ ꯆꯠꯀꯅꯤ ꯑꯗꯨ ꯔꯤꯛꯁꯣꯗꯤ ꯋꯥꯒꯅꯤꯗ ꯀꯦꯞꯅ ꯂꯩꯔꯗꯤ ꯀꯦꯕꯅ ꯕꯨꯛ ꯇꯧꯅꯤꯌꯦ ꯑꯗꯨꯒ ꯂꯩꯔꯗꯤ ꯃꯤꯅꯤꯠ ꯇꯔꯥꯗ ꯃꯤꯅꯤꯠ ꯇꯔꯥꯗꯒꯤ ꯏꯝꯐꯥꯜ ꯋꯦꯁꯇ ꯂꯥꯛꯄꯤꯌꯣ ꯑꯩ ꯉꯥꯏꯔꯒꯦ ꯌꯥꯝ ꯅꯨꯡꯉꯥꯏꯔꯦ